ꯑꯩꯈꯣꯏꯒꯤ ꯂꯝꯗ ꯂꯝ ꯀꯣꯏꯕ ꯂꯥꯛꯄ ꯇꯨꯔꯤꯖꯝꯁꯤꯡꯗ ꯒꯥꯏꯠ ꯇꯧꯕꯤꯅꯕ ꯇꯨꯔꯤꯖꯝ ꯗꯤꯄꯥꯔꯠꯃꯦꯟꯒꯤ ꯑꯈꯟꯅꯕ ꯃꯤꯑꯣꯏꯁꯤꯡ ꯂꯩ ꯃꯈꯣꯏꯁꯤꯡꯅ ꯒꯥꯏꯠ ꯇꯧꯕꯤꯗꯨꯅ ꯆꯠꯀꯗꯧꯕ ꯃꯐꯝ ꯃꯐꯝꯁꯤꯡꯗꯨꯒꯤ ꯌꯧꯅꯕ ꯃꯈꯣꯏꯅ ꯃꯇꯦꯡ ꯇꯧꯋꯤ ꯇꯨꯔꯤꯖꯝ ꯁꯥꯔꯚꯤꯁꯀꯤ ꯑꯩꯈꯣꯏ ꯗꯤꯄꯥꯔꯠꯃꯦꯟꯀꯤ ꯑꯣꯏꯕ ꯃꯤꯑꯣꯏꯁꯤꯡꯗꯨꯅ ꯃꯐꯝ ꯀꯌꯥꯗ ꯀꯔꯤ ꯀꯔꯤ ꯇꯧꯔꯤ ꯀꯔꯤ ꯀꯔꯤ ꯂꯩ ꯑꯗꯒꯤ ꯑꯩꯈꯣꯏꯒꯤ ꯀꯔꯝꯕ ꯃꯐꯝꯗ ꯀꯔꯝꯕ ꯃꯇꯝꯒꯤ ꯑꯣꯏꯕ ꯃꯇꯝ ꯃꯇꯝꯒꯤ ꯑꯣꯏꯕ ꯐꯖ ꯐꯖꯕ ꯃꯐꯝꯁꯤꯡ ꯂꯩꯕꯒꯦ ꯍꯥꯏꯕꯗꯣ ꯃꯈꯣꯏꯅ ꯒꯥꯏꯠ ꯇꯧꯕꯤ ꯑꯗꯨꯒ ꯃꯈꯣꯏ ꯂꯩꯔꯤꯕ ꯇꯨꯔꯤꯖꯝ ꯗꯤꯄꯥꯔꯠꯃꯦꯟꯒꯤ ꯂꯩꯔꯤꯕ ꯑꯈꯟꯅꯕ ꯃꯤꯑꯣꯏꯁꯤꯡ ꯑꯗꯨ ꯂꯣꯏꯅ ꯂꯣꯟ ꯈꯨꯗꯤꯡꯃꯛ ꯈꯪꯗ꯭ꯔꯒꯁꯨ ꯈꯔꯗꯤ ꯑꯗꯨꯝ ꯈꯪꯉꯤ ꯍꯤꯟꯗꯤ ꯇꯥꯃꯤꯜ ꯏꯪꯂꯤꯁ ꯑꯌꯥꯝꯕꯅ ꯃꯈꯣꯏ ꯑꯗꯨꯝ ꯈꯪꯉꯤ ꯑꯗꯨꯅ ꯂꯣꯜꯁꯤꯡ ꯑꯗꯨ ꯈꯪꯕꯅ ꯃꯔꯝ ꯑꯣꯏꯔꯒ ꯃꯈꯣꯏꯅ ꯆꯠꯀꯗꯧꯕ ꯃꯐꯝꯁꯤꯡꯗꯨꯗ ꯑꯗꯨꯝ ꯄꯨꯕꯤ ꯑꯗꯨꯒ ꯂꯥꯛꯏꯕ ꯃꯤꯑꯣꯏꯁꯤꯡ ꯑꯗꯨ ꯍꯤꯟꯗꯤ ꯉꯥꯡꯕꯅ ꯍꯤꯟꯗꯤꯗ ꯑꯗꯨꯝ ꯏꯪꯂꯤꯁ ꯉꯥꯡꯕꯅ ꯏꯪꯂꯤꯁꯇ ꯑꯗꯨꯝ ꯇꯥꯃꯤꯜ ꯂꯣꯟꯕꯅ ꯇꯥꯃꯤꯜꯗ ꯑꯗꯨꯝ ꯁꯨꯃꯥꯏꯅ ꯇꯧꯗꯅ ꯃꯈꯣꯏꯅ ꯂꯣꯜꯁꯤꯡꯗꯨꯒꯤ ꯃꯇꯥꯡꯗ ꯃꯈꯣꯏꯅ ꯂꯣꯜ ꯐꯥꯎꯅꯔꯒ ꯑꯗꯨꯃꯥꯏꯅ ꯇꯧꯔꯒ ꯑꯗꯨꯝ ꯄꯨꯕꯤ ꯑꯩꯈꯣꯏ ꯂꯣꯛꯇꯥꯛꯇ ꯀꯔꯤ ꯂꯩ ꯂꯣꯛꯇꯥꯛꯇ ꯀꯔꯝꯕ ꯃꯇꯝꯗ ꯀꯣꯏꯕ ꯆꯠꯀꯅꯤ ꯑꯗꯨꯒ ꯎꯈ꯭ꯔꯨꯜꯗ ꯁꯤꯔꯣꯏ ꯂꯤꯂꯤ ꯁꯥꯠꯂꯤ ꯎꯈ꯭ꯔꯨꯜꯗ ꯁꯤꯔꯣꯏ ꯂꯤꯂꯤ ꯁꯥꯠꯄ ꯑꯁꯤ ꯀꯔꯝꯕ ꯃꯇꯝꯗ ꯁꯥꯠꯂꯤ ꯖꯨꯀꯣ ꯚꯦꯂꯤꯗ ꯃꯇꯧ ꯀꯔꯝꯅ ꯀꯔꯝꯕ ꯃꯇꯝꯗ ꯆꯠꯀꯅꯤ ꯂꯩꯃꯔꯥꯝꯗ ꯀꯔꯝꯕ ꯃꯇꯝꯗ ꯑꯩꯈꯣꯏ ꯀꯣꯏꯒꯅꯤ ꯍꯥꯏꯕꯅꯆꯤꯡꯕ ꯃꯈꯣꯏꯅ ꯂꯣꯏꯅ ꯒꯥꯏꯠ ꯇꯧꯕꯤꯔꯒ ꯑꯗꯨꯃꯥꯏꯅ ꯇꯧꯔꯒ ꯂꯝ ꯀꯣꯏꯕ ꯇꯨꯔꯤꯖꯝꯁꯤꯡꯗꯨ ꯌꯥꯝꯅ ꯂꯥꯏꯕ ꯃꯑꯣꯡꯗ ꯑꯋꯥꯕ ꯌꯥꯎꯗꯅ ꯌꯥꯝꯅ ꯅꯨꯡꯉꯥꯏ ꯅꯨꯡꯉꯥꯏꯅ ꯃꯈꯣꯏꯅ ꯒꯥꯏꯠ ꯇꯧꯕꯤꯗꯨꯅ ꯃꯐꯝ ꯈꯨꯗꯤꯡꯃꯛꯇ ꯄꯨꯕꯤꯗꯨꯅ ꯂꯝꯁꯤꯡꯗꯨꯒꯤ ꯐꯖꯕ ꯃꯇꯝ ꯃꯇꯝꯒꯤ ꯑꯣꯏꯕ ꯗ꯭ꯔꯤꯁ꯭ꯌꯁꯤꯡ ꯑꯗꯨꯒꯨꯝꯕ ꯀꯌꯥꯁꯤꯡꯗꯨ ꯃꯈꯣꯏꯅ ꯎꯍꯟꯂꯤ ꯇꯨꯔꯤꯖꯝ ꯇꯨꯔꯤꯖꯝ ꯂꯥꯛꯂꯤꯕꯁꯤꯡꯗꯨ ꯐꯣꯔꯦꯟꯅꯔ ꯂꯥꯛꯄꯁꯨ ꯌꯥꯎꯋꯤ ꯐꯣꯔꯦꯟꯅꯔꯁꯤꯡꯒꯤ ꯂꯦꯟꯒ꯭ꯋꯦꯖꯇ ꯏꯪꯂꯤꯁꯅ ꯑꯗꯨꯝ ꯃꯈꯣꯏꯅ ꯋꯥꯔꯤ ꯁꯥꯕꯤꯔꯒ ꯑꯗꯨꯃꯥꯏꯅ ꯇꯧꯔꯒ ꯑꯗꯨꯝ ꯂꯣꯜ ꯐꯥꯎꯅꯔꯒ ꯃꯐꯝ ꯀꯌꯥ ꯀꯌꯥꯗ ꯄꯨꯕꯤꯗꯨꯅ ꯌꯦꯡꯍꯟꯂꯤ ꯑꯗꯨꯒ ꯇꯥꯃꯤꯜꯒꯤ ꯌꯥꯎꯔꯕꯁꯨ ꯇꯥꯃꯤꯜꯒꯤ ꯂꯣꯜꯗ ꯑꯗꯨꯝ ꯐꯥꯎꯅꯔꯒ ꯇꯥꯃꯤꯜꯒꯤ ꯀꯩꯅꯣꯁꯤꯡꯗꯨ ꯐꯣꯔꯦꯟꯅꯔꯁꯤꯡꯗꯣ ꯑꯗꯨꯝ ꯄꯨꯕꯤꯔꯒ ꯑꯗꯨꯃꯥꯏꯅ ꯒꯥꯏꯠ ꯇꯧꯔꯒ ꯑꯗꯨꯝ ꯌꯦꯟꯍꯟꯕꯤ ꯑꯗꯨ ꯍꯤꯟꯗꯤꯒꯤ ꯂꯣꯟꯕ ꯂꯥꯛꯑꯒꯁꯨ ꯍꯤꯟꯗꯤꯁꯤꯡꯗꯨꯁꯨ ꯃꯣꯏꯅ ꯂꯣꯜꯗꯨ ꯑꯗꯨꯃꯥꯏꯅ ꯐꯥꯎꯅꯔꯒ ꯑꯗꯨꯝ ꯇꯨꯔꯤꯖꯝ ꯗꯤꯄꯥꯔꯠꯃꯦꯟꯒꯤ ꯂꯩꯔꯤꯕ ꯑꯈꯟꯅꯕ ꯃꯤꯑꯣꯏꯁꯤꯡꯗꯨꯅ ꯑꯗꯨꯝ ꯄꯨꯕꯤꯗꯨꯅ ꯑꯩꯈꯣꯏ ꯃꯐꯝ ꯀꯌꯥꯒꯤ ꯐꯖ ꯐꯖꯕ ꯃꯐꯝꯁꯤꯡ ꯌꯦꯡꯍꯟꯕꯤ ꯃꯇꯝ ꯃꯇꯝꯒꯤ ꯑꯣꯏꯕ ꯑꯗꯨꯃꯥꯏꯅ ꯇꯧꯗꯅ ꯇꯧꯋꯤ ꯃꯁꯤ ꯍꯥꯏꯖꯔꯒ ꯂꯣꯏꯖꯒꯦ